ꯃꯨꯅꯤꯁꯤꯄꯥꯜꯂꯤꯇꯤ ꯑꯦꯔꯤꯌꯥꯒꯤ ꯀꯥꯎꯟꯁꯤꯜꯂꯔꯁꯤꯡꯅ ꯑꯃꯁꯨꯡ ꯄꯟꯆꯌꯥꯠꯁꯤꯡꯅ ꯁꯔꯨꯛ ꯌꯥꯔꯤꯕꯁꯤ ꯑꯩꯈꯣꯏꯒꯤ ꯈꯨꯡꯒꯪꯁꯤꯡꯒꯤ ꯆꯥꯎꯈꯠ ꯊꯧꯔꯥꯡ ꯁꯔꯀꯥꯔꯅ ꯄꯤꯔꯤꯕ ꯏꯁꯀꯤꯝꯁꯤꯡ ꯑꯁꯤ ꯂꯧꯊꯔꯒ ꯄ꯭ꯔꯖꯥꯁꯤꯡꯗ ꯀꯥꯟꯅꯕ ꯐꯪꯍꯟꯕ ꯑꯗꯨꯕꯨꯅꯤ ꯑꯗꯨꯒ ꯂꯣꯏꯅ ꯂꯣꯏꯅꯅ ꯁꯔꯀꯥꯔꯒꯤ ꯑꯩꯈꯣꯏꯒꯤ ꯂꯝꯕꯤꯁꯤꯡ ꯂꯝꯕꯤ ꯁꯦꯝꯖꯟꯕ ꯑꯃꯁꯨꯡ ꯈꯨꯡꯒꯪꯒꯤ ꯑꯣꯏꯕ ꯑꯩꯈꯣꯏꯒꯤ ꯏꯁꯤꯡꯁꯤꯡꯒꯤ ꯗ꯭ꯔꯦꯟꯅꯆꯤꯡꯕ ꯃꯄꯨꯡ ꯐꯥꯅ ꯁꯥꯒꯠꯄ ꯑꯗꯨꯒ ꯂꯩꯇ ꯂꯥꯏꯔꯁꯤꯡꯗ ꯌꯨꯝ ꯄꯤꯕ ꯑꯃꯁꯨꯡ ꯑꯩꯈꯣꯏꯒꯤ ꯂꯩꯇ ꯂꯥꯏꯔꯁꯤꯡꯗ ꯑꯩꯈꯣꯏꯅ ꯃꯐꯝ ꯆꯥꯗꯅ ꯑꯩꯈꯣꯏꯅ ꯇꯣꯏꯂꯦꯠꯀꯨꯝꯕ ꯁꯥꯕꯁꯦ ꯑꯁꯤꯁꯤꯡꯁꯦ ꯑꯩꯈꯣꯏꯅ ꯁꯔꯀꯥꯔꯒꯤ ꯃꯥꯏꯀꯩꯗꯒꯤ ꯄꯩꯁꯥ ꯂꯧꯊꯔꯒ ꯃꯈꯣꯏꯅ ꯑꯗꯨꯕꯨ ꯑꯐꯕ ꯇꯣꯏꯂꯦꯠꯁꯤꯡ ꯁꯥꯕꯤꯕꯒ ꯂꯣꯏꯅꯅ ꯃꯐꯝ ꯈꯨꯗꯤꯡꯃꯛꯇ ꯑꯐꯕ ꯏꯁꯤꯡ ꯐꯪꯍꯟꯅꯅꯕꯒꯤ ꯈꯨꯗꯣꯡ ꯆꯥꯕ ꯑꯗꯨꯁꯨ ꯄꯤꯔꯤ